ꯑꯩꯍꯥꯛꯅ ꯈ꯭ꯋꯥꯏꯗꯒꯤ ꯃꯔꯨ ꯑꯣꯏꯅ ꯂꯧꯕ ꯒꯨꯟ ꯑꯁꯤ ꯅꯨꯡꯁꯤꯕ ꯍꯥꯏꯕꯁꯤꯅꯤ ꯍꯥꯏꯕꯗꯤ ꯅꯨꯡꯁꯤꯕ ꯑꯁꯤꯅ ꯄꯨꯝꯅꯃꯛꯄꯨ ꯏꯪꯊꯍꯟꯕ ꯄꯨꯝꯅꯃꯛꯄꯨ

ꯂꯥꯟꯖꯥꯎ ꯊꯣꯛꯇꯨꯅ ꯍꯤꯡꯃꯤꯟꯅꯕ ꯀꯩꯁꯨ ꯌꯥꯔꯝꯃꯣꯏ ꯑꯗꯨꯅ ꯅꯨꯡꯁꯤꯕ ꯍꯥꯏꯕꯁꯤꯅ ꯄꯨꯝꯅꯃꯛ ꯑꯁꯥꯎꯕꯅꯤ ꯈꯪꯗꯦ ꯑꯗꯒꯤꯗꯤ ꯌꯦꯡꯊꯤꯅꯕ ꯈꯪꯕꯗꯩ ꯂꯣꯏꯅ ꯃꯥꯅ ꯀꯣꯛꯊꯣꯛꯄꯤꯕ ꯉꯝꯕ ꯑꯗꯨꯅ ꯅꯨꯡꯁꯤꯕ ꯍꯥꯏꯕꯁꯤꯅ ꯃꯌꯥꯝꯗꯒꯤ ꯈ꯭ꯋꯥꯏꯗꯒꯤ ꯑꯊꯣꯏꯕ ꯒꯨꯟꯅꯤ ꯍꯥꯏꯅ ꯂꯧꯖꯩ